ꯇ꯭ꯌꯨꯕꯋꯦꯜ ꯍꯥꯏꯕ ꯑꯁꯤ ꯂꯩꯅꯨꯡꯗꯒꯤ ꯏꯁꯤꯡ ꯆꯤꯡꯈꯠꯅꯕ ꯃꯦꯀꯥꯅꯤꯀꯦꯜ ꯃꯈꯜ ꯑꯃꯅꯤ ꯃꯃꯥꯡꯉꯩꯗꯗꯤ ꯆꯤꯡꯗ ꯎ ꯋꯥ ꯐꯖꯅ ꯍꯧꯕꯅ ꯏꯁꯤꯡ ꯑꯁꯤ ꯆꯤꯡ ꯇꯨꯔꯦꯜꯗꯒꯤ ꯆꯤꯡꯗꯒꯤ ꯐꯖꯅ ꯂꯥꯛꯑꯝꯃꯤ ꯑꯗꯨꯕꯨ ꯄ꯭ꯔꯣꯕ꯭ꯂꯦꯝ ꯏꯁꯤꯡꯒꯤ ꯄ꯭ꯔꯣꯕ꯭ꯂꯦꯝ ꯀꯩꯁꯨ ꯑꯣꯏꯔꯝꯗꯦ ꯍꯧꯖꯤꯛꯇꯤ ꯆꯤꯡꯗ ꯎ ꯋꯥ ꯍꯧꯗ꯭ꯔꯕꯅꯤꯅ ꯏꯁꯤꯡꯒꯤ ꯄ꯭ꯔꯣꯕ꯭ꯂꯦꯝ ꯑꯁꯤ ꯑꯁꯨꯛꯀꯤ ꯃꯇꯤꯛ ꯑꯣꯏꯔꯦ ꯑꯗꯨꯅ ꯇ꯭ꯌꯨꯕ ꯋꯦꯜꯗꯒꯤ ꯏꯁꯤꯡꯁꯤ ꯆꯤꯡꯈꯠꯂꯒ ꯂꯧꯎ ꯁꯤꯡꯎꯕ ꯃꯅꯥ ꯃꯁꯤꯡ ꯊꯥꯕꯗ ꯁꯤꯖꯤꯟꯅꯔꯦ ꯃꯁꯤꯗꯁꯨ ꯅꯠꯇꯅ ꯅꯣꯡꯃꯒꯤ ꯌꯨꯝꯒꯤ ꯆꯪꯗ꯭ꯔꯕ ꯌꯥꯗ꯭ꯔꯕ ꯏꯁꯤꯡ ꯐꯥꯎꯕ ꯇ꯭ꯌꯨꯕ ꯋꯦꯜꯗꯒꯤ ꯆꯤꯡꯈꯠꯂꯒ ꯁꯤꯖꯤꯟꯅꯕ ꯀꯥꯡꯕꯨꯁꯨ ꯌꯥꯎꯅꯔꯤꯕꯅꯤ